ꯑꯩꯅ ꯃꯄꯥꯟꯗ ꯆꯠꯊꯣꯛꯀꯗꯣꯔꯦ ꯍꯥꯏꯕ ꯇꯥꯔꯒꯗꯤ ꯆꯠꯊꯣꯛꯇ꯭ꯔꯤꯉꯩ ꯃꯃꯥꯡꯗ ꯇꯧꯔꯝꯕ ꯏꯁꯤꯡ ꯄꯣꯠ ꯊꯥꯔꯤꯕ ꯌꯦꯟꯁꯥꯡ ꯅꯥꯄꯤꯁꯤꯡ ꯄꯣꯠ ꯍꯪꯒꯥꯝ ꯀꯣꯕꯤꯒꯨꯝꯕ ꯊꯥꯕꯁꯦ ꯃꯔꯣꯛꯀ ꯊꯥꯕꯁꯦ ꯑꯩꯅ ꯏꯁꯤꯡ ꯆꯥꯏꯕꯤꯔꯅꯤ ꯐꯖꯅ ꯑꯗꯨꯒ ꯑꯩꯅ ꯆꯠꯇ꯭ꯔꯤꯉꯩ ꯃꯃꯥꯡꯗ ꯑꯩꯒꯤ ꯏꯃꯨꯡ ꯃꯅꯨꯡ ꯂꯩꯔꯤꯕ ꯏꯅꯝꯃ ꯏꯆꯦꯁꯤꯡꯗ ꯁꯤꯟꯅꯔꯝꯃꯅꯤ ꯑꯌꯨꯛꯇ ꯑꯩ ꯑꯁꯨꯃꯥꯏꯅ ꯏꯁꯤꯡ ꯆꯥꯏꯕꯤꯌꯨ ꯅꯨꯡꯗꯥꯡ ꯋꯥꯏꯔꯝꯗꯅ ꯑꯁꯨꯃꯥꯏꯅ ꯆꯥꯏꯕꯤꯌꯨ ꯑꯗꯨꯑꯣꯏꯕꯇꯥꯔꯒꯗꯤ ꯑꯩꯅ ꯆꯠꯊꯣꯛꯈ꯭ꯔꯒꯁꯨ ꯃꯣꯏꯅ ꯍꯣꯠꯅꯕꯤꯔꯒꯗꯤ ꯄꯣꯠꯆꯩꯁꯤꯡꯁꯦ ꯌꯦꯡꯁꯤꯟꯕꯤꯕ ꯂꯩꯔꯒꯗꯤ ꯄꯣꯠꯆꯩꯁꯤꯡꯁꯦ ꯐꯖꯅ ꯐꯒꯠꯀꯅꯤ ꯑꯩꯅ ꯆꯠꯇ꯭ꯔꯤꯉꯩ ꯃꯃꯥꯡꯗ ꯃꯣꯏꯁꯤꯡꯗ ꯑꯩꯅ ꯁꯤꯟꯅꯔꯝꯃꯤ